ꯑꯩꯅ ꯐꯤꯂꯤꯞꯁꯀꯤ ꯆꯥꯛ ꯊꯣꯡꯅꯅꯕ ꯏꯟꯗꯛꯁꯟ ꯑꯃꯈꯛ ꯂꯩ ꯏꯀꯨꯏ ꯀꯨꯏꯗ꯭ꯔꯤꯉꯩꯗ ꯍꯥꯏꯔꯤꯕ ꯏꯟꯗꯛꯁꯟꯁꯤ ꯌꯥꯝꯅ ꯐꯕ ꯑꯗꯨꯒꯨꯝꯕ ꯀ꯭ꯋꯥꯂꯤꯇꯤ ꯂꯩꯕ ꯑꯗꯒꯤ ꯃꯃꯟꯒ ꯆꯥꯟꯅꯕ ꯑꯗꯨꯒꯨꯝꯕ ꯄꯣꯠ ꯑꯃꯈꯛꯅꯤ ꯑꯗꯨ ꯁꯤꯖꯤꯟꯅꯕꯗ ꯃꯩ ꯌꯥꯝ ꯆꯥꯗꯦ ꯑꯗꯨꯒ ꯃꯥꯒꯤ ꯁꯤꯖꯤꯟꯅꯔꯤꯉꯩ ꯃꯇꯝꯗ ꯃꯈꯣꯟꯁꯨ ꯌꯥꯝ ꯊꯣꯛꯇꯕ ꯑꯗꯨꯒ ꯑꯩꯈꯣꯏꯅ ꯃꯥꯒꯤ ꯄꯣꯠꯁꯤꯗ ꯏꯟꯗꯛꯁꯟꯁꯤꯗ ꯃꯦꯅꯨ ꯁꯤꯁꯨ ꯐꯖꯅ ꯁꯨꯅ ꯃꯈꯟ ꯈꯨꯗꯤꯡꯃꯛ ꯊꯣꯡꯕ ꯌꯥꯕꯒꯤ ꯃꯦꯅꯨ ꯍꯥꯞꯄꯦ ꯑꯗꯨꯅ ꯍꯥꯏꯔꯤꯕ ꯏꯟꯗꯛꯁꯟꯁꯤ ꯁꯤꯖꯤꯟꯅꯕ ꯌꯥꯝꯅ ꯅꯨꯡꯉꯥꯏ ꯃꯩ ꯌꯥꯝꯅ ꯆꯥꯗꯦ